ꯑꯣ ꯑꯩ ꯉꯁꯥꯏ ꯐꯣꯟ ꯇꯧꯖꯔꯛꯑꯝꯕꯅꯦ ꯁꯣꯝꯒꯤꯁꯦ ꯀꯧꯅꯥ ꯐꯛ ꯀꯩꯅꯣ ꯇꯧꯕꯤꯒꯗ꯭ꯔꯣ ꯑꯗꯨꯗꯣ ꯀꯩꯅꯣ ꯀꯧꯅꯥꯒꯤ ꯑꯣꯏꯕ ꯃꯇꯥꯡꯗ ꯍꯥꯏꯐꯦꯠ ꯈꯪꯖꯅꯤꯡꯕ

ꯍꯣꯏꯍꯣꯏ ꯑꯩ ꯑꯩ ꯑꯩ ꯑꯗꯨꯕꯨꯗꯤ ꯈꯪꯖꯔꯦ ꯑꯩ ꯍꯥꯏꯐꯦꯠ ꯊꯤꯖꯔꯒ ꯑꯗꯒꯤ ꯐꯪꯉꯛꯄꯗꯒꯤ ꯑꯩꯅ ꯀꯣꯜ ꯇꯧꯖꯔꯛꯄꯅꯦꯕ ꯑꯗꯣ ꯀꯩꯅꯣꯅꯦ ꯀꯧꯅꯥꯁꯦ ꯀꯧꯅꯥꯁꯦ ꯑꯩꯒꯤꯁꯦ ꯗꯨꯀꯥꯟ ꯃꯆꯥ ꯑꯃ ꯍꯦꯛ ꯇꯧꯖꯔꯤ ꯑꯗꯨꯗ ꯀꯧꯅꯥ ꯐꯛ ꯑꯗꯒꯤ ꯃꯣꯔꯥꯒꯨꯝꯕ ꯑꯇꯩ ꯑꯇꯩ ꯁꯨꯝ ꯑꯣꯔꯗꯔ ꯈꯔ ꯂꯥꯛꯁꯜꯂꯛꯄ ꯑꯗꯣ ꯑꯗꯨ ꯑꯩꯅ ꯑꯩꯒꯤꯁꯨ ꯑꯃꯨꯛ ꯀꯥꯟꯅꯅꯤꯡꯉꯥꯏꯒꯤ ꯈꯤꯇꯪ ꯌꯣꯟꯕꯗ ꯈꯨꯗꯣꯡ ꯆꯥꯕ ꯂꯧꯅꯉꯥꯏꯒꯤ ꯑꯗꯩ ꯑꯆꯧꯕ ꯇꯧꯔꯤꯕ ꯀꯩꯅꯣ ꯐꯦꯛꯇꯔꯤ ꯑꯆꯧꯕ ꯇꯧꯔꯤꯕ ꯁꯣꯝꯗ ꯍꯥꯏꯐꯦꯠ ꯑꯩꯅ ꯄꯥꯎ ꯂꯧꯖꯅꯤꯡꯕ ꯑꯗꯣ ꯅꯣꯏꯗꯒꯤ ꯂꯧꯔꯒꯗꯤ ꯈꯨꯗꯣꯡ ꯆꯥꯕ ꯈꯤꯇꯪ ꯂꯩꯒꯗ꯭ꯔ ꯍꯥꯏꯅ ꯑꯗꯣ ꯀꯧꯅꯥ ꯐꯛ

ꯑꯣ ꯑꯗꯣ ꯀꯧꯅꯥ ꯐꯛꯁꯦ ꯆꯥꯝꯃꯃꯨꯛ ꯑꯃ ꯑꯗꯒꯤ ꯃꯣꯔꯥ ꯆꯥꯃ ꯌꯥꯡꯈꯩ ꯑꯃ ꯑꯗꯒꯤ ꯀꯩꯅꯣꯗꯣ ꯑꯩꯈꯣꯏꯒꯤ ꯑꯇꯩ ꯑꯇꯩ ꯑꯥꯏꯇꯦꯝ ꯃꯆꯥ ꯃꯆꯥ ꯈꯔꯁꯨ ꯂꯩ ꯑꯗꯣ ꯑꯩ ꯑꯗꯨꯝ ꯍꯥꯏꯔꯛ ꯀꯩꯅꯣ ꯍꯥꯏꯔꯛꯇ꯭ꯔꯒꯁꯨ ꯍꯣꯔꯦꯟ ꯑꯗꯨꯝ ꯂꯧꯕ ꯂꯥꯛꯄꯗ ꯑꯗꯨꯝ ꯀꯩꯅꯣ ꯇꯧꯔꯒꯦ ꯍꯥꯏꯔꯤꯁꯤꯡꯁꯦ ꯑꯗꯨꯝ ꯐꯪꯖꯒꯗ꯭ꯔꯣ ꯐꯪꯒꯗ꯭ꯔꯥ ꯑꯩꯈꯣꯏꯅ ꯂꯧꯕ ꯂꯥꯛꯄꯗ

ꯑꯣ ꯑꯗꯨꯗꯤ ꯑꯩꯒꯤꯁꯤ ꯀꯩꯅꯣ ꯇꯧꯋꯤ ꯅꯨꯃꯤꯠ ꯃꯉꯥꯅꯤꯒꯤ ꯅꯨꯃꯤꯠ ꯃꯉꯥꯅꯤ ꯐꯥꯔꯕ ꯃꯇꯨꯡꯗ ꯍꯥꯏꯇꯥꯔꯦ ꯅꯨꯃꯤꯠ ꯃꯉꯥꯅꯤ ꯃꯇꯨꯡꯗ ꯑꯩ ꯑꯗꯨꯝ ꯂꯧꯕ ꯂꯥꯛꯆꯒꯦ ꯑꯗꯣ ꯑꯗꯨꯗ ꯑꯗꯨꯝ ꯐꯪꯒꯅꯤꯀꯣ ꯑꯣ ꯑꯣ ꯌꯥꯝ ꯌꯥꯝ ꯅꯨꯡꯉꯥꯏꯖꯔꯦ ꯑꯗꯨꯗꯤ ꯑꯩ ꯀꯩꯅꯣ ꯇꯧꯖꯒꯦ ꯂꯥꯛꯆꯒꯦ ꯅꯨꯃꯤꯠ ꯃꯉꯥꯅꯤꯒꯤ ꯃꯇꯨꯡꯗ ꯀꯣ ꯑꯣ ꯊꯝꯖꯔꯒꯦ